ꯑꯩꯅ ꯄꯥꯝꯖꯕꯁꯦ ꯑꯈꯣꯏꯒꯤ ꯑꯩꯒꯤ ꯔꯥꯖ꯭ꯌꯗ ꯂꯩꯔꯤꯕ ꯑꯩꯒꯤ ꯀꯜꯆꯔꯁꯦ ꯍꯥꯟꯅ ꯍꯥꯏꯗꯤ ꯂꯩꯕꯥꯛ ꯑꯇꯣꯞꯄꯗ ꯎꯠꯆꯅꯤꯡꯏ ꯍꯥꯏꯕꯇꯥꯔꯦ ꯀꯩꯒꯤꯅꯣ ꯍꯥꯏꯇꯥꯔꯗꯤ ꯑꯩꯈꯣꯏꯒꯤ ꯁ꯭ꯇꯦꯠꯁꯦ ꯑꯗꯨꯛꯀꯤ ꯃꯇꯤꯛ ꯄꯤꯛꯏ ꯄꯤꯛꯄꯅ ꯃꯔꯝ ꯑꯣꯏꯔꯒ ꯀꯂꯥꯕꯨꯁꯨ ꯃꯌꯥꯝꯅ ꯈꯪꯅꯅꯕꯒꯤꯗꯃꯛꯇ ꯑꯩꯅ ꯍꯦꯟꯅ ꯑꯩꯒꯤ ꯑꯩꯒꯤ ꯂꯩꯄꯥꯛꯀꯤ ꯑꯩꯒꯤ ꯁ꯭ꯇꯦꯠꯀꯤ ꯑꯣꯏꯅ ꯎꯠꯆꯍꯟꯅꯤꯡꯏ ꯍꯥꯏꯗꯤ ꯃꯌꯥꯝꯒꯤ ꯃꯐꯝꯗ ꯑꯗꯨꯒ ꯎꯠꯅꯤꯡꯉꯤꯕ ꯑꯩꯒꯤ ꯖꯒꯣꯏꯁꯤꯁꯨ ꯑꯩꯈꯣꯏꯒꯤ ꯂꯩꯃ ꯖꯒꯣꯏꯁꯦ ꯑꯗꯨꯛꯀꯤ ꯃꯇꯤꯛ ꯂꯩꯃ ꯖꯒꯣꯏꯁꯦ ꯑꯗꯨꯛꯀꯤ ꯃꯇꯤꯛ ꯐꯖꯩ ꯈꯨꯠꯁꯥ ꯇꯅꯧ ꯇꯅꯧꯅ ꯊꯦꯛꯄ ꯈꯣꯄ ꯃꯌꯥꯝꯁꯦ ꯃꯁꯤ ꯃꯥꯂꯦꯝꯒꯤ ꯃꯐꯝ ꯈꯨꯗꯤꯡꯃꯛꯇ ꯑꯃꯠꯇ ꯑꯝꯇ ꯂꯩꯇꯦ ꯑꯗꯨꯕꯨ ꯑꯩꯒꯤ ꯍꯧꯖꯤꯛꯀꯤ ꯑꯩꯒꯤ ꯁ꯭ꯇꯦꯠꯁꯤꯗ ꯂꯩꯔꯤꯕ ꯖꯒꯣꯏꯁꯤꯗꯤ ꯇꯣꯞ ꯇꯣꯞꯄ ꯃꯒꯨꯟ ꯃꯇꯧ ꯂꯣꯏꯅ ꯃꯥꯒꯤ ꯂꯣꯏꯅ ꯑꯇꯣꯞꯄ ꯃꯌꯥꯝꯒꯁꯨ ꯃꯥꯟꯅꯗꯕ ꯑꯃ ꯃꯥꯒꯤ ꯍꯥꯏꯗꯤ ꯃꯒꯨꯟ ꯑꯃ ꯆꯦꯜꯂꯦꯕ ꯃꯁꯥꯁꯤꯗ ꯑꯗꯨꯗꯨꯅ ꯍꯦꯟꯅ ꯑꯩꯅ ꯊꯋꯥꯏ ꯂꯨꯞꯅ ꯍꯥꯏꯗꯤ ꯃꯄꯥꯟꯂꯝꯗꯁꯨ ꯑꯩꯈꯣꯏꯒꯤ ꯖꯒꯣꯏꯁꯦ ꯁꯤꯃꯛꯅꯤ ꯈꯨꯠꯁꯥꯁꯤ ꯁꯨꯃꯥꯏꯅ ꯊꯦꯛꯏ ꯈꯣꯠꯂꯤ ꯍꯥꯏꯕꯁꯦ ꯁꯤꯒꯤꯁꯦ ꯃꯌꯥꯝ ꯃꯃꯥꯡꯗ ꯎꯠꯊꯣꯛꯆꯅꯤꯡꯏ ꯑꯗꯨꯒ ꯑꯩꯁꯤꯅꯁꯨ ꯑꯗꯨꯛꯀꯤ ꯃꯇꯤꯛ ꯄꯥꯝꯖꯩ ꯑꯩꯒꯤ ꯀꯜꯆꯔꯁꯦ ꯍꯥꯏꯗꯤ ꯌꯣꯈꯠꯅꯤꯡꯕꯁꯨ ꯄꯥꯝꯃꯤ ꯑꯗꯨꯒ ꯃꯌꯥꯝꯒꯤ ꯃꯃꯥꯡꯗꯁꯨ ꯍꯥꯏꯗꯤ ꯑꯩꯒꯤ ꯁꯤꯒꯤ ꯆꯠꯅꯕꯤꯁꯦ ꯁꯤꯐꯩꯕ ꯀꯗꯥꯏꯐꯧ ꯂꯩꯒꯦ ꯍꯥꯏꯕꯁꯦ ꯁꯤꯁꯦ ꯑꯩ ꯌꯥꯝ ꯎꯠꯆꯅꯤꯡꯑꯦ ꯍꯥꯏꯅ ꯃꯌꯥꯝꯒꯤ ꯃꯐꯝꯗ ꯍꯥꯏꯖꯅꯤꯡꯉꯤ